ꯀꯣꯜꯂꯤꯛ ꯐꯦꯡꯕꯁꯦ ꯍꯧꯖꯤꯛꯇꯤ ꯀꯣꯜꯂꯤꯛ ꯐꯦꯡꯕꯒꯤ ꯃꯦꯇꯔꯦꯜꯁ ꯃꯌꯥꯝ ꯊꯣꯛꯂꯛꯈ꯭ꯔꯦ ꯈꯨꯠꯂꯥꯏ ꯀꯌꯥ ꯀꯌꯥꯝ ꯋꯥꯅꯤꯡꯉꯥꯏ ꯂꯩꯇꯦ ꯀꯣꯜꯂꯤꯛ ꯐꯦꯡꯕꯗꯗꯤ ꯑꯗꯨꯕꯨ ꯊꯥꯎꯒꯨꯝꯕ ꯀꯩꯀꯥ ꯄꯛꯄꯗꯗꯤ ꯅꯪ ꯗꯤꯁꯋꯥꯁ ꯋꯤꯝ ꯑꯇꯣꯞ ꯑꯇꯣꯞꯄ ꯎꯠ ꯂꯩꯕꯥꯛ ꯅꯨꯡ ꯑꯗꯨꯝꯒꯩ ꯁꯤꯖꯤꯟꯅꯔꯕꯅ ꯀꯣꯜꯂꯤꯛꯁꯦ ꯐꯦꯡꯕ ꯌꯥꯏ ꯐꯖꯅ ꯅꯥꯜꯍꯟꯒꯦ ꯍꯥꯏꯔꯗꯤ ꯗꯤꯁꯋꯥꯁ ꯀꯩꯀꯥ ꯁꯤꯖꯤꯟꯅꯔꯒ ꯌꯥꯝ ꯅꯥꯟꯅ ꯀꯣꯜꯂꯤꯛ ꯐꯦꯡꯂꯒ ꯊꯝꯕ ꯌꯥꯏ ꯀꯣꯜꯂꯤꯛ ꯀꯣꯜꯂꯤꯛ ꯐꯦꯡꯕꯒꯤ ꯐꯣꯔꯃꯨꯂꯥ ꯂꯩꯇꯦ ꯅꯪꯒꯤ ꯑꯦꯅꯤ ꯏꯁꯇꯥꯏꯜꯗ ꯐꯦꯡꯕ ꯌꯥꯏ ꯁꯦꯡꯕꯨ ꯁꯦꯡꯉꯗꯤ ꯌꯥꯔꯦ ꯀꯣꯜꯂꯤꯛ ꯀꯣꯟ ꯐꯦꯡꯕꯁꯦ ꯑꯍꯥꯟꯕꯗ ꯐꯦꯡꯉꯦ ꯐꯖꯅ ꯐꯦꯡꯉꯦ ꯆꯥꯝꯊꯣꯛꯑꯦ ꯑꯗꯨꯒ ꯁꯦꯀꯦꯟ ꯋꯥꯁ ꯇꯧ ꯇꯧꯒꯗꯕꯅꯦ ꯀꯣꯜꯂꯤꯛ ꯐꯦꯡꯕꯗ ꯅꯥꯟꯗ꯭ꯔꯗꯤ ꯌꯥꯝ ꯃꯣꯠꯄ ꯑꯣꯏ ꯀꯣꯜꯂꯤꯛꯇ ꯑꯗꯨꯒ ꯌꯣꯠꯂꯤꯡ ꯀꯥꯒꯜꯂꯤ ꯊꯥꯎ ꯆꯥꯈ꯭ꯔꯗꯤ ꯀꯣꯜꯂꯤꯛ ꯐꯖꯅ ꯐꯦꯡꯒꯗꯕꯅꯦ ꯚꯤꯝ ꯑꯣꯔ ꯑꯦꯅꯤ ꯍꯥꯔꯠ ꯁꯕꯁꯇꯦꯟꯁ ꯀꯩꯀꯥ ꯑꯗꯨ ꯇꯛ ꯇꯛꯀꯗꯕꯅꯤ ꯌꯣꯠꯀꯤ ꯁꯕꯁꯇꯦꯟꯁ ꯏꯁꯇꯤꯜꯒꯤ ꯁꯕꯁꯇꯦꯟꯁ ꯌꯥꯎꯕ ꯂꯩꯕꯥꯛꯅꯁꯨ ꯇꯛꯄ ꯌꯥꯏ ꯅꯨꯡꯅꯁꯨ ꯇꯛꯄ ꯌꯥꯏꯅ ꯑꯗꯨꯒ ꯀꯣꯜꯂꯤꯛ ꯐꯦꯡꯕ ꯃꯇꯝꯗ ꯅꯨꯡꯒ ꯂꯩꯕꯥꯛ ꯂꯩꯕꯥꯛ ꯇꯨꯔꯦꯟꯒꯤ ꯂꯩꯕꯥꯛ ꯅꯨꯡꯒꯤ ꯅꯨꯡꯖꯔꯦꯡ ꯃꯆꯥ ꯃꯆꯥꯅꯁꯨ ꯐꯦꯡꯕ ꯌꯥꯏ ꯊꯥꯎꯒꯨꯝꯕ ꯀꯩꯀꯥ ꯄꯛꯄꯗꯗꯤ ꯅꯪ ꯐꯖꯅ ꯁꯦꯡꯍꯟꯒꯦ ꯍꯥꯏꯔꯗꯤ